ꯑꯩꯒꯤ ꯋꯥꯈꯜꯂꯣꯟꯗ ꯑꯩꯒꯤ ꯈꯨꯡꯒꯪꯒꯤ ꯀꯥꯡꯂꯨꯞꯇ ꯆꯠꯊꯣꯛ ꯆꯠꯁꯤꯟ ꯑꯃꯁꯨꯡ ꯇꯨꯔꯤꯖꯝ ꯍꯦꯟꯅ ꯄꯨꯛꯅꯤꯡ ꯊꯧꯒꯠꯅꯕꯒꯤꯗꯃꯛꯇ ꯇꯧꯕ ꯌꯥꯕꯁꯦ ꯑꯍꯥꯟꯕꯗ ꯂꯝꯕꯤꯁꯦ ꯌꯥꯝꯅ ꯅꯨꯡꯉꯥꯏꯍꯟꯕ ꯂꯝꯕꯤꯁꯦ ꯐꯖꯅ ꯁꯦꯝꯒꯠꯄ ꯂꯝꯕꯤ ꯊꯣꯡꯁꯦ ꯈꯨꯗꯣꯡ ꯆꯥꯔꯒꯗꯤ ꯃꯤꯁꯤꯡꯁꯤꯅ ꯂꯥꯛꯅꯤꯡꯕ ꯄꯣꯛꯀꯅꯤ ꯑꯗꯨꯒ ꯂꯩ ꯊꯥꯕ ꯌꯥꯕ ꯃꯐꯝꯗ ꯂꯩ ꯊꯥꯔꯒ ꯁꯦꯝꯒꯠꯄ ꯑꯗꯨ ꯑꯣꯏꯔꯒꯗꯤ ꯂꯩ ꯁꯤꯡꯗꯨ ꯌꯦꯡꯅꯤꯡꯕꯒꯤꯗꯃꯛꯇ ꯃꯤꯑꯣꯏꯁꯤꯡꯁꯤꯅ ꯂꯥꯛꯀꯅꯤ ꯑꯗꯨꯒ ꯆꯤꯡꯗ ꯏꯁꯤꯡ ꯈꯛꯇ ꯆꯦꯟꯊꯔꯛꯑꯒꯁꯨ ꯆꯤꯡꯗ ꯆꯦꯟꯊꯔꯛꯏꯕ ꯏꯁꯤꯡꯗꯨ ꯐꯖꯅ ꯁꯦꯝꯖꯤꯟꯕꯤꯔꯒꯗꯤ ꯃꯄꯥꯗꯨ ꯐꯖꯅ ꯁꯦꯝꯃꯒꯗꯤ ꯐꯖꯔꯒꯗꯤ ꯃꯤꯁꯤꯡꯁꯦ ꯌꯦꯡꯅꯤꯡꯕ ꯄꯣꯛꯀꯅꯤ ꯑꯗꯨꯒ ꯂꯝꯕꯤ ꯃꯄꯥꯟꯗ ꯎꯁꯦ ꯃꯔꯝ ꯆꯥꯅ ꯊꯥꯕ ꯎꯁꯦ ꯐꯖꯅ ꯊꯥꯔꯒꯗꯤ ꯐꯖꯔꯒꯗꯤ ꯑꯗꯨꯒꯤ ꯐꯖꯕꯗꯨꯅ ꯑꯦꯇ꯭ꯔꯦꯛ ꯇꯧꯔꯒ ꯃꯈꯣꯏꯁꯤ ꯂꯥꯛꯅꯤꯡꯕ ꯄꯣꯛꯀꯅꯤ ꯃꯈꯣꯏꯒꯤ ꯋꯥꯈꯜꯂꯣꯟꯗ ꯑꯗꯨꯒꯤ ꯂꯝꯕꯤꯗꯨ ꯐꯖꯕꯅꯤ ꯅ ꯈꯜꯂꯒ ꯎꯁꯤꯡꯗꯨꯗꯁꯨ ꯐꯣꯇꯣ ꯈꯛꯇ ꯑꯣꯏꯔꯁꯨ ꯀꯥꯞꯅꯤꯡꯕꯒꯤꯗꯃꯛꯇ ꯌꯦꯡꯅꯤꯡꯕꯒꯤꯗꯃꯛꯇ ꯃꯤꯁꯤꯡꯁꯤꯗ ꯂꯥꯛꯅꯤꯡꯕ ꯄꯣꯛꯀꯅꯤ ꯑꯗꯨꯒ ꯆꯤꯡ ꯃꯥꯟ ꯂꯩꯔꯤꯕꯁꯤꯡꯁꯤꯁꯨ ꯐꯖꯅ ꯁꯦꯝꯖꯤꯟꯕ ꯂꯝꯕꯤꯁꯦ ꯐꯖꯅ ꯁꯦꯝꯃꯒ ꯐꯖꯍꯟꯕ ꯑꯗꯒꯤ ꯒꯥꯔꯗꯦꯟ ꯁꯦꯝꯕ ꯌꯥꯕ ꯃꯐꯝꯗ ꯒꯥꯔꯗꯦꯟ ꯁꯦꯝꯃꯒꯗꯤ ꯃꯄꯥꯟ ꯂꯝꯒꯤ ꯃꯤꯁꯤꯡꯁꯤꯅ ꯌꯦꯡꯅꯤꯡꯕ ꯂꯥꯛꯅꯤꯡꯕ ꯑꯗꯨꯝꯕꯁꯤꯡꯗꯣ ꯂꯣꯏꯅ ꯄꯣꯛꯀꯅꯤ ꯍꯥꯏꯅ ꯑꯩꯅ ꯈꯜꯂꯤ ꯑꯩꯒꯤ ꯋꯥꯈꯜꯂꯣꯟꯗ